ꯑꯩ ꯉꯁꯥꯏ ꯑꯌꯨꯛꯁꯦ ꯕꯥꯖꯥꯔ ꯆꯠꯂꯒ ꯑꯦꯂꯦꯛꯇ꯭ꯔꯣꯅꯤꯛ ꯔꯥꯏꯁ ꯀꯨꯀꯔ ꯑꯃ ꯂꯧꯔꯨꯔꯦ ꯑꯁꯤꯒꯤ ꯔꯥꯏꯁ ꯀꯨꯀꯔꯁꯦ ꯑꯩꯅ ꯆꯥꯛ ꯊꯥꯡꯒꯠꯂꯦ ꯁꯦ ꯆꯥꯛ ꯊꯥꯡꯒꯠꯂꯒ ꯃꯥꯁꯦ ꯊꯝꯃꯝꯃꯒ ꯑꯩꯁꯦ ꯐꯤ ꯁꯨꯕ ꯂꯝ ꯇꯩꯕ ꯒꯥꯔꯗꯦꯅꯤꯡ ꯃꯆꯥ ꯇꯧꯔꯨꯕ ꯑꯁꯤ ꯂꯣꯏꯅ ꯅꯪꯉꯦ ꯌꯥꯝꯅ ꯐꯩꯌꯦ ꯑꯩꯉꯣꯟꯗ ꯃꯇꯦꯡ ꯌꯥꯝꯅ ꯑꯣꯏꯌꯦ ꯑꯗꯨꯒ ꯑꯗꯨꯝ ꯁꯪꯉꯒ ꯂꯩꯕꯒꯤꯁꯨ ꯃꯊꯧ ꯇꯥꯗꯕꯅꯤꯅ ꯑꯁꯤ ꯌꯥꯝꯅ ꯅꯨꯡꯉꯥꯏꯌꯦ ꯑꯩꯉꯣꯟꯗ ꯆꯥꯛ ꯊꯣꯡꯕ ꯂꯣꯏꯔꯒ ꯑꯩꯅ ꯑꯃꯨꯛꯀ ꯏꯁꯤꯡꯒꯨꯝꯕ ꯁꯨꯃꯥꯏꯅ ꯈꯔ ꯐꯨꯠꯄ ꯈꯣꯠꯄ ꯇꯧꯕꯁꯨ ꯑꯁꯤꯗꯁꯨ ꯁꯤꯖꯤꯟꯅꯕꯗ ꯑꯁꯤꯒꯤ ꯔꯥꯏꯁ ꯀꯨꯀꯔꯁꯤꯅ ꯌꯥꯝꯅ ꯃꯇꯦꯡ ꯄꯥꯡꯉꯦ ꯑꯁꯤꯒꯤ ꯔꯥꯏꯁ ꯀꯨꯀꯔꯁꯦ ꯌꯥꯝꯅ ꯐꯩ ꯆꯥꯛꯁꯨ ꯍꯥꯎꯌꯦ ꯆꯥꯛꯁꯨ ꯊꯣꯡꯉꯒ ꯑꯗꯨꯗꯒꯤ ꯆꯥꯛ ꯇꯣ ꯆꯥꯕ ꯃꯇꯝꯗ ꯍꯥꯎꯇꯕꯁꯨ ꯑꯣꯏꯗꯦ ꯑꯩꯈꯣꯏꯒꯤ ꯄ꯭ꯔꯦꯁꯔ ꯀꯨꯀꯔꯗ ꯊꯣꯡꯕ ꯅꯠꯇ꯭ꯔꯥꯒꯅ ꯑꯩꯈꯣꯏꯅ ꯆꯐꯨꯗ ꯊꯣꯡꯕ ꯑꯗꯨꯒ ꯆꯞ ꯃꯥꯟꯅꯅ ꯃꯥꯒꯤ ꯇꯦꯁꯠꯁꯨ ꯐꯪꯉꯦ ꯑꯗꯨꯅ ꯑꯁꯤ ꯑꯦꯂꯦꯛꯇ꯭ꯔꯣꯏꯅꯤꯛ ꯔꯥꯏꯁ ꯀꯨꯀꯔꯁꯦ ꯑꯩꯈꯣꯏꯒꯤꯗꯃꯛꯇ ꯁ꯭ꯄꯤꯁꯦꯜꯂꯤ ꯅꯨꯄꯤꯁꯤꯡꯒꯤꯗꯃꯛꯇꯗꯤ ꯌꯥꯝꯅ ꯀꯥꯟꯅꯩ